ꯆꯩꯆꯠ ꯇꯔꯥꯇꯔꯦꯠ ꯊꯥ ꯅꯤꯄꯥꯜ ꯂꯤꯁꯤꯡ ꯑꯅꯤꯒ ꯇꯔꯥꯇꯔꯦꯠ ꯆꯩꯆꯠ ꯑꯅꯤ ꯊꯥ ꯃꯥꯄꯜ ꯂꯤꯁꯤꯡ ꯑꯅꯤꯒ ꯇꯔꯥꯃꯥꯊꯣꯏ ꯆꯩꯆꯠ ꯇꯔꯥꯃꯥꯄꯜ ꯊꯥ ꯑꯅꯤ ꯂꯤꯁꯤꯡ ꯑꯅꯤꯒ ꯇꯔꯥꯃꯥꯄꯜ ꯆꯩꯆꯠ ꯀꯨꯟꯍꯨꯝꯗꯣꯏ ꯊꯥ ꯇꯔꯥꯃꯥꯊꯣꯏ ꯂꯤꯁꯤꯡ ꯑꯅꯤꯒ ꯀꯨꯟ ꯆꯩꯆꯠ ꯀꯨꯟꯍꯨꯝꯗꯣꯏ ꯊꯥ ꯇꯔꯥꯃꯥꯊꯣꯏ ꯂꯤꯁꯤꯡ ꯑꯅꯤꯒ ꯀꯨꯟꯅꯤꯊꯣꯏ